ꯑꯥꯎ ꯑꯩꯉꯣꯟꯗ ꯐꯣꯟ ꯇꯧꯔꯛꯑꯝꯕ ꯂꯩꯕ ꯀꯔꯤ ꯂꯩꯕꯖꯥꯠꯅꯣ ꯑꯥꯎ ꯐꯅꯤ ꯀꯔꯤ ꯀꯔꯤ ꯕꯨꯛ ꯂꯩꯕꯤꯅꯤꯡꯕ ꯍꯪꯕꯤꯌꯨ ꯌꯥꯅꯤ

ꯃꯥꯅꯤ ꯃꯥꯅꯤ ꯀꯔꯝꯕ ꯂꯥꯏꯔꯤꯛ ꯄꯥꯝꯕꯤꯒꯦ ꯑꯗꯨ ꯑꯣꯔꯗꯔ ꯈꯛ ꯇꯧꯕꯤꯌꯣ ꯌꯥꯅꯤꯌꯦ ꯍꯥꯏꯕꯤꯌꯣ ꯌꯥꯅꯤ ꯌꯥꯅꯤ ꯑꯔꯩꯕ ꯃꯈꯩ ꯑꯗꯨꯝ ꯍꯥꯏꯖꯔꯛꯀꯦ ꯁꯤꯗ ꯂꯩꯕ ꯃꯈꯩ ꯑꯣ ꯁꯥꯏꯟꯁꯇꯤ ꯍꯧꯖꯤꯛꯁꯦ ꯂꯩ ꯑꯗꯨꯒ ꯃꯦꯠꯁꯇꯨ ꯃꯅꯤꯄꯨꯔꯤꯒꯁꯦ ꯊꯥꯃꯨꯛ ꯂꯩꯔꯒ ꯑꯩꯈꯣꯏ ꯀꯩꯅꯣ ꯂꯥꯛꯆꯒꯅꯤ ꯍꯧꯖꯤꯛ ꯍꯧꯖꯤꯛ ꯃꯣꯏ ꯁꯔꯀꯥꯔꯒꯤ ꯅꯝꯕ ꯈꯣꯠꯄꯒꯤ ꯀꯩꯅꯣ ꯈꯔ ꯄ꯭ꯔꯣꯕ꯭ꯂꯦꯝ ꯃꯅꯤꯄꯨꯔ ꯕꯣꯔꯠꯀꯤ ꯑꯣꯏꯕꯅꯤꯅ ꯈꯔ ꯂꯩꯇ꯭ꯔꯤ ꯍꯥꯏꯇꯥꯔꯦ ꯑꯗꯣ ꯃꯇꯝ ꯈꯤꯇꯪ ꯉꯥꯏꯕꯤꯔꯣ ꯃꯦꯠꯁꯇꯤ ꯂꯩꯕ ꯁꯥꯏꯟꯁꯀ ꯃꯅꯤꯄꯨꯔꯤꯒ ꯑꯗꯨ ꯃꯇꯝ ꯈꯖꯤꯛꯇꯪ ꯉꯥꯏꯕꯤꯔꯒ ꯑꯗꯨꯝ ꯂꯧꯕꯤꯌꯣ ꯌꯥꯅꯤ ꯁꯣꯝꯒꯤ ꯅꯝꯕꯔ

ꯐꯪꯒꯅꯤ ꯐꯪꯒꯅꯤ ꯖꯤ ꯀꯦꯒꯨꯝꯕꯗꯤ ꯂꯩ ꯑꯅꯤꯗꯨꯗꯤꯀꯣ ꯄꯥꯕ꯭ꯂꯤꯁꯔ ꯈꯔ ꯀꯩꯅꯣ ꯇꯧꯕꯒꯤꯅꯦ ꯑꯇꯣꯞꯄ ꯁꯤꯡꯁꯦ ꯑꯗꯨꯝ ꯂꯩꯒꯅꯤ ꯄꯩꯁꯥꯁꯦ ꯑꯩꯈꯣꯏ ꯃꯅꯤꯄꯨꯔ ꯕꯣꯔꯠꯀꯤꯅꯤꯅ ꯌꯥꯝꯅꯕꯨꯗꯤ ꯀꯩꯅꯣ ꯇꯧꯗꯦꯗ ꯃꯅꯤꯄꯨꯔꯤꯅ ꯁꯤꯛꯁꯇꯤ ꯑꯩꯠ ꯂꯩꯕꯅꯦ ꯑꯗꯨꯒ ꯃꯦꯠꯁꯇꯨꯅ ꯅꯥꯏꯟꯇꯤ ꯐꯣꯔ ꯑꯗꯨꯒ ꯁꯥꯏꯟꯁꯇꯨꯅ ꯁꯥꯏꯟꯁꯇꯨ ꯈꯤꯇꯪ ꯌꯥꯝꯃꯦ ꯋꯥꯟ ꯍꯟꯗ꯭ꯔꯦꯠ ꯇꯦꯟ ꯑꯗꯒꯤ ꯖꯤ ꯀꯦꯗꯨꯅ ꯐꯤꯐꯇꯤ ꯑꯗꯩ ꯑꯇꯣꯞꯄ ꯃꯣꯏꯒꯤ ꯂꯩ ꯏ ꯚꯤ ꯑꯦꯁ ꯑꯅ ꯑꯃꯒ ꯌꯥꯎꯕꯅꯦ ꯑꯗꯨꯗꯤ ꯏ ꯚꯤ ꯑꯦꯁ ꯀꯤꯗꯤ ꯀꯩꯅꯣ ꯁꯤꯛꯁꯇꯤ ꯐꯥꯏꯚ ꯄꯤꯕꯅꯦ ꯑꯗꯨꯁꯨ ꯂꯣꯏ ꯂꯩ ꯂꯥꯏꯔꯤꯛ ꯂꯣꯏ ꯑꯣꯜ ꯁꯞꯖꯦꯛꯇꯤ ꯂꯩꯒꯅꯤ ꯁꯞꯖꯦꯛ ꯑꯅꯤꯗꯨ ꯈꯛꯇꯅꯦ ꯑꯩꯈꯣꯏꯁꯤꯗ ꯂꯩꯇꯕ ꯑꯗꯣ ꯑꯩꯈꯣꯏ ꯁꯤꯗ ꯂꯩꯇꯕꯁꯦ ꯑꯇꯣꯞꯄ ꯃꯐꯝꯁꯤꯡꯗꯁꯨ ꯑꯗꯨꯝ ꯂꯩꯔꯣꯏ ꯀꯩꯒꯤꯅꯣ ꯍꯥꯏꯕꯗ ꯃꯣꯏ ꯄꯥꯕ꯭ꯂꯤꯁꯔ ꯈꯨꯗꯤꯡꯃꯛꯅ ꯄꯨꯂꯞ ꯐꯣꯡꯉꯛꯇꯕꯒꯤꯅꯦ ꯑꯍꯥꯟꯕꯒꯤ ꯅꯣꯚꯦꯜ ꯐꯪꯒꯅꯤ ꯐꯪꯒꯅꯤ ꯁꯣꯝꯅ ꯑꯄꯥꯝꯕꯗꯣ ꯑꯗꯨꯝ ꯃꯤꯡꯗꯣ ꯍꯥꯏꯔꯤꯔꯛꯑꯣ ꯑꯗꯨꯝ ꯐꯪꯒꯅꯤ ꯅꯣꯚꯦꯜꯒꯤ ꯂꯩꯒꯅꯤ ꯑꯗꯨꯒ ꯑꯉꯥꯡꯁꯤꯡꯅ ꯌꯥꯝꯅ ꯄꯥꯝꯕ ꯀꯣꯃꯤꯛꯀꯨꯝꯕ ꯁꯤꯒꯤ ꯀꯣꯃꯤꯛꯀꯨꯝꯕ ꯁꯤꯒꯤꯁꯨ ꯃꯅꯤꯄꯨꯔꯤꯗ ꯍꯟꯗꯣꯛꯄ ꯑꯗꯨꯝ ꯌꯥꯎꯖꯩ ꯏꯪꯂꯤꯁꯀꯤꯁꯨ ꯂꯩ ꯑꯗꯨ ꯑꯄꯥꯝꯕ ꯑꯗꯨꯝ ꯌꯥꯅꯤ ꯐꯪꯉꯦ ꯐꯪꯉꯦ ꯑꯗꯨꯒ ꯑꯉꯥꯡ ꯀ꯭ꯂꯥꯁ ꯅꯥꯏꯟ ꯇꯦꯟ ꯑꯣꯏꯔꯒꯗꯤ ꯑꯩꯈꯣꯏꯒꯤ ꯁꯥꯏꯀ꯭ꯂꯣꯄꯦꯗꯤꯌꯥꯒꯤ ꯂꯥꯏꯔꯤꯛꯁꯨ ꯂꯩ ꯑꯗꯨꯗꯤ ꯑꯗꯨꯝ ꯑꯉꯥꯡꯗꯨꯅ ꯄꯥꯕꯗ ꯍꯌꯦꯡ ꯆꯥꯎꯕꯗ ꯀꯥꯟꯅꯒꯗꯕ ꯂꯩ ꯑꯗꯨꯝ ꯁꯣꯝꯅ ꯂꯥꯛꯄꯤꯔꯒ ꯄꯥꯝꯕ ꯂꯥꯏꯔꯤꯛꯇꯣ ꯑꯗꯨꯝ ꯈꯟꯕꯤꯌꯣ ꯑꯗꯣ ꯑꯩꯈꯣꯏ ꯑꯗꯨꯝ ꯂꯩꯖꯔꯝꯒꯦ ꯂꯥꯏꯟꯁꯨ ꯂꯧꯕꯤꯔꯛꯑꯣ ꯑꯗꯨꯝ ꯌꯥꯅꯤ ꯌꯥꯏ ꯌꯥꯏ ꯑꯗꯨꯝ ꯇꯧꯕꯤꯔꯛꯑꯣ